ꯑꯩꯅ ꯅꯨꯃꯤꯠ ꯈꯔꯅꯤꯒꯤ ꯃꯃꯥꯡꯗ ꯐ꯭ꯂꯤꯞꯀꯥꯔꯠꯇꯒꯤ ꯁꯦꯝꯁꯨꯡ ꯃꯣꯕꯥꯏꯜ ꯑꯃꯈꯛ ꯂꯩ ꯃꯗꯨ ꯌꯥꯝ ꯅꯨꯡꯉꯥꯏ ꯃꯩꯁꯨ ꯌꯥꯝ ꯈꯥꯡꯉꯤ ꯀꯦꯃꯦꯔꯥꯁꯨ ꯌꯥꯝ ꯁꯦꯡꯉꯤ ꯐꯣꯟꯁꯨ ꯁꯤꯖꯤꯟꯅꯕ ꯌꯥꯝꯅ ꯅꯨꯡꯉꯥꯏ ꯍꯥꯏꯗꯤ ꯄꯤꯔꯤꯕ ꯃꯃꯜꯗꯨ ꯌꯥꯝ ꯍꯣꯡꯅꯁꯨ ꯐꯪꯉꯤ ꯍꯣꯡꯉꯒꯁꯨ ꯐꯣꯟ ꯑꯗꯨ ꯌꯥꯝ ꯁꯤꯖꯤꯟꯅꯕ ꯅꯨꯡꯉꯥꯏ ꯃꯌꯥꯝꯁꯨ ꯑꯗꯨꯝ ꯂꯩꯔꯒ ꯁꯤꯖꯤꯟꯅꯕꯤꯌꯨ ꯐꯣꯟꯁꯨ ꯑꯗꯨꯝ ꯐꯖꯕꯅꯤ